ꯀꯛꯆꯤꯡ ꯖꯤꯜꯂꯥꯁꯤꯒꯤ ꯑꯣꯏꯅꯗꯤ ꯑꯩꯈꯣꯏ ꯌꯣꯛꯈꯠꯂꯤꯁꯦ ꯑꯩꯈꯣꯏ ꯀꯛꯆꯤꯡ ꯄꯤꯄꯜꯁ ꯃ꯭ꯌꯨꯖꯤꯌꯝ ꯍꯥꯏꯗꯅ ꯑꯃ ꯂꯩ ꯃꯁꯤꯗ ꯑꯩꯈꯣꯏꯒꯤ ꯍꯥꯟꯅꯗꯒꯤ ꯏꯄꯥ ꯏꯄꯨꯅ ꯊꯝꯂꯝꯕ ꯌꯣꯠ ꯁꯨꯡꯕꯒꯤ

ꯑꯩꯈꯣꯏ ꯀꯛꯆꯤꯡꯒꯤ ꯄ꯭ꯔꯖꯥꯁꯤꯡ ꯑꯁꯤꯁꯨ ꯐꯖꯅ ꯂꯥꯏꯔꯤꯛ ꯂꯥꯏꯁꯨ ꯍꯩꯕ ꯃꯤ ꯑꯌꯥꯝꯕ ꯑꯣꯏꯕꯅꯤꯅ ꯃꯁꯤꯗ ꯃꯥꯒꯤ ꯄꯣꯠꯊꯣꯛ ꯂꯥꯟꯊꯣꯛ ꯃꯈꯩꯁꯤꯁꯨ ꯐꯖꯅ ꯒ꯭ꯌꯥꯟ ꯇꯥꯅ ꯆꯦꯛꯁꯤꯟꯅ ꯐꯖ ꯐꯖꯅ ꯊꯝꯏ

ꯑꯗꯨꯝ ꯀꯥꯏꯗꯅ ꯊꯝꯏ ꯑꯩꯈꯣꯏꯒꯤ ꯀꯛꯆꯤꯡꯒꯤ ꯑꯣꯏꯅꯗꯤ ꯏꯀꯣ ꯁꯤꯁꯇꯦꯝ ꯍꯥꯏꯗꯤ ꯏꯀꯣ ꯄꯥꯔꯛ ꯍꯥꯏꯔꯒ ꯑꯃꯁꯨ ꯂꯩ ꯃꯁꯤꯗ ꯃꯌꯥꯝꯅ ꯁꯟꯗꯦ ꯈꯨꯗꯤꯡꯒꯤ ꯄ꯭ꯔꯣꯒꯥꯝ ꯄꯥꯡꯊꯣꯛꯇꯨꯅ ꯎ ꯆꯥꯔꯥ ꯊꯥꯕ ꯑꯦꯕ꯭ꯔꯤ ꯁꯟꯗꯦ ꯈꯨꯗꯤꯡꯒꯤ ꯎ ꯆꯥꯔꯥ ꯊꯥꯕ ꯈꯣꯠꯄ ꯑꯁꯤꯅ ꯆꯤꯡꯕ ꯑꯦꯋꯥꯔꯅꯦꯁ ꯃꯌꯥꯝ ꯃꯌꯥꯝ ꯑꯃ ꯄꯥꯡꯊꯣꯛꯑꯦ ꯑꯀꯣꯏꯕ ꯐꯤꯕꯝꯁꯤ ꯉꯥꯛꯇꯨꯅ ꯊꯝꯕ ꯅꯨꯡꯁꯤꯠ ꯅꯨꯡꯁꯥ ꯁꯦꯡꯅ ꯊꯝꯕ ꯍꯥꯏꯕꯅ ꯆꯤꯡꯕ ꯑꯁꯤꯒꯨꯝꯕ ꯃꯌꯥꯝ ꯑꯃ ꯊꯝꯏ